ꯕꯣꯂꯤꯋꯨꯗ ꯁꯤꯅꯦꯃꯥꯗ ꯌꯥꯎꯔꯤꯕ ꯃꯈꯣꯏꯗ ꯆꯦꯟꯅꯔꯤꯕ ꯃꯌꯥꯝꯁꯤ ꯑꯗꯨꯝꯃꯛ ꯐꯤꯖꯦꯠ ꯆꯥꯛꯆꯥ ꯌꯥꯝꯅ ꯍꯩ ꯇꯧꯕꯇꯕꯨ ꯌꯥꯝꯅ ꯅꯨꯡꯉꯥꯏꯇꯕꯗꯤ ꯃꯈꯣꯏ ꯃꯁꯥꯒꯤ ꯑꯣꯏꯗꯕ ꯃꯤꯉꯣꯟꯗꯒꯤ ꯇꯝꯕ ꯉꯛꯇ ꯑꯣꯏꯕꯁꯤ ꯃꯁꯤꯅ ꯑꯩꯉꯣꯟꯗ ꯑꯗꯨꯛꯀꯤ ꯃꯇꯤꯛ ꯏꯊꯤꯜ ꯑꯃꯗꯤ ꯐꯥꯎꯗꯦ ꯑꯗꯨ ꯇꯧꯕꯇꯕꯨ ꯌꯥꯝꯅ ꯗꯤꯁꯦꯟ ꯑꯣꯏꯅ ꯂꯩꯕꯥꯛ ꯃꯆꯥ ꯇꯥꯅ ꯁꯦꯠꯄ ꯗ꯭ꯔꯦꯁ ꯑꯗꯨꯒ ꯑꯩꯈꯣꯏꯒꯤ ꯏꯅꯥꯠꯇ ꯕꯦꯁ ꯇꯧꯔꯒ ꯁꯦꯠꯆꯕ ꯑꯩꯈꯣꯏꯒꯤ ꯐꯤꯖꯦꯠ ꯆꯥꯛꯆꯦꯠꯄꯨ ꯆꯛꯆꯥ ꯌꯨꯊꯛ ꯐꯤꯖꯦꯠ ꯆꯥꯛꯆꯦꯠ ꯑꯩꯈꯣꯏ ꯃꯁꯤ ꯑꯩꯈꯣꯏꯒꯤ ꯅꯥꯠꯄꯨ ꯄꯨꯈꯠꯂꯛꯄ ꯀꯔꯤꯒꯨꯝꯕ ꯃꯈꯣꯏ ꯈꯔꯗꯤ ꯌꯥꯎꯏ ꯃꯁꯤ ꯌꯥꯝꯅ ꯇꯥꯡꯅ ꯐꯪꯏ ꯃꯁꯤꯅ ꯃꯁꯤ ꯌꯥꯝꯅ ꯀꯥꯏꯍꯜꯂꯛꯏ ꯍꯥꯏꯖꯅꯤꯡꯗ꯭ꯔꯦ